ꯑꯍꯥꯟꯕ ꯃꯛꯇꯗ ꯑꯩꯅ ꯑꯩꯒꯤ ꯐꯣꯟ ꯔꯤꯆꯥꯔꯖ ꯇꯧꯒꯦ ꯍꯥꯏꯔꯕꯗꯤ ꯑꯩꯅ ꯑꯩꯒꯤ ꯐꯣꯟ ꯑꯦꯞꯁ ꯑꯃꯗ ꯆꯪꯂꯅꯤ ꯑꯦꯌꯥꯔꯇꯦꯜ ꯊꯦꯡꯁ ꯑꯦꯞꯁꯇ ꯆꯪꯂꯒ ꯔꯤꯆꯥꯔꯖ ꯆꯦꯛ ꯇꯧꯔꯅꯤ ꯇꯧꯔꯕ ꯃꯇꯨꯡꯗ ꯕꯦꯂꯤꯗꯤꯇꯤꯁꯦ ꯅꯨꯃꯤꯠ ꯀꯌꯥꯃꯨꯛ ꯂꯩꯔꯤꯕꯒꯦ ꯍꯥꯏꯅ ꯍꯥꯟꯅ ꯌꯦꯡꯊꯣꯛꯂꯒ ꯑꯗꯨ ꯌꯦꯡꯊꯣꯛꯄꯒꯤ ꯃꯇꯨꯡꯗ ꯑꯩꯅ ꯑꯩꯒꯤ ꯐꯣꯟꯗꯣ ꯔꯤꯆꯥꯔꯖ ꯇꯧꯒꯅꯤ